ꯃꯅꯤꯄꯨꯔꯒꯤ ꯑꯩꯅ ꯈꯪꯕꯗ ꯃꯍꯧꯁꯥ ꯄ꯭ꯔꯀꯤꯇꯤꯅ ꯄꯤꯕꯤꯔꯝꯕ ꯐꯖ ꯐꯖꯕ ꯃꯐꯝꯁꯤꯡ ꯂꯩ ꯃꯈꯣꯏꯁꯤꯡ ꯑꯗꯨꯒꯤ ꯃꯅꯨꯡꯗ ꯁꯝꯅ ꯍꯥꯏꯔꯕꯗ ꯀꯪꯂꯥ ꯀꯪꯂꯥ ꯑꯁꯤ ꯃꯅꯤꯄꯨꯔ ꯏꯇꯤꯍꯥꯁꯀꯗꯤ ꯌꯥꯝꯅ ꯃꯔꯤ ꯂꯩꯅꯕ ꯃꯐꯝ ꯑꯃꯅꯤ ꯑꯁꯦꯡꯕ ꯃꯐꯝ ꯑꯃꯅꯤ ꯃꯔꯨꯑꯣꯏꯅ ꯃꯩꯇꯩ ꯂꯥꯏꯅꯤꯡ ꯆꯠꯄꯁꯤꯡꯒꯤ ꯃꯐꯝ ꯑꯁꯤ ꯏꯝꯐꯥꯜꯒꯤ ꯃꯌꯣꯜꯃꯛꯇꯗ ꯂꯩ ꯃꯐꯝ ꯑꯁꯤꯗ ꯍꯥꯟꯅ ꯉꯜꯂꯤꯉꯩ ꯃꯇꯝꯗ ꯅꯤꯡꯊꯧ ꯃꯅꯤꯄꯨꯔꯒꯤ ꯅꯤꯡꯊꯧꯒꯤ ꯂꯩꯐꯝ ꯀꯣꯅꯨꯡ ꯄꯦꯂꯦꯁ ꯑꯣꯏꯔꯝꯃꯤ ꯃꯁꯤꯗ ꯂꯥꯏꯁꯣꯟ ꯇꯤꯟꯁꯣꯟꯒ ꯂꯥꯏꯁꯪ ꯀꯌꯥꯃꯔꯨꯝ ꯑꯃꯁꯨ ꯂꯩ ꯃꯅꯨꯡꯗ ꯀꯪꯂꯥ ꯀꯪꯂꯥ ꯑꯁꯤ ꯒꯦꯠ ꯑꯍꯨꯝ ꯃꯥꯒꯤ ꯆꯪꯐꯝꯁꯤ ꯑꯍꯨꯝ ꯊꯣꯛꯅ ꯂꯩ ꯑꯋꯥꯡ ꯒꯦꯠ ꯑꯃ ꯃꯈꯥ ꯒꯦꯠ ꯑꯃ ꯅꯣꯡꯄꯣꯛ ꯒꯦꯠ ꯑꯃ ꯃꯁꯤꯗ ꯑꯩꯈꯣꯏꯒꯤ ꯃꯇꯝ ꯑꯃ ꯃꯅꯤꯄꯨꯔꯁꯤ ꯕ꯭ꯔꯤꯇꯤꯁꯀꯤ ꯃꯈꯥꯗ ꯂꯩꯔꯤꯉꯩꯗ ꯕ꯭ꯔꯤꯇꯤꯁꯁꯤꯡꯕꯨ ꯐꯥꯔꯒ ꯕ꯭ꯔꯤꯇꯤꯁ ꯃꯉꯥ ꯐꯥꯔꯒ ꯃꯉꯛ ꯀꯛꯈꯤ ꯀꯪꯂꯥꯒꯤ ꯍꯣꯖꯪꯗ ꯀꯪꯂꯥꯒꯤ ꯃꯃꯥꯡꯗ ꯑꯗꯨꯒ ꯑꯇꯣꯞꯄ ꯈꯔ ꯄꯜꯂꯕꯗ ꯂꯣꯛꯇꯥꯛ ꯂꯦꯛ ꯂꯣꯛꯇꯥꯛ ꯄꯥꯠ ꯂꯣꯛꯇꯥꯛ ꯄꯥꯠ ꯍꯥꯏꯔꯤꯁꯤꯁꯨ ꯃꯅꯤꯄꯨꯔꯒꯤ ꯑꯣꯏꯅ ꯌꯥꯝꯅ ꯐꯖꯕ ꯃꯐꯝ ꯑꯃꯅꯤ ꯑꯁꯦꯡꯕ ꯏꯁꯤꯡ ꯑꯁꯦꯡꯕ ꯇꯒꯠ ꯇꯒꯠ ꯇꯦꯛꯄ ꯏꯁꯤꯡ ꯐꯪꯉꯤ ꯃꯁꯤꯗ ꯃꯁꯤ ꯃꯅꯤꯄꯨꯔꯒꯤ ꯃꯣꯏꯔꯥꯡ ꯍꯥꯏꯔꯤꯕ ꯃꯐꯝ ꯏꯝꯐꯥꯜꯗꯒꯤ ꯀꯤꯂꯣꯃꯤꯇꯔ ꯆꯥꯎꯔꯥꯛꯅ ꯅꯤꯐꯨꯗꯒꯤ ꯅꯤꯐꯨꯃꯉꯥꯃꯨꯛ ꯂꯥꯞꯄ ꯃꯐꯝ ꯑꯁꯤꯗ ꯂꯩ ꯃꯐꯝ ꯑꯁꯤꯗ ꯃꯤ ꯌꯥꯝꯅ ꯃꯄꯥꯜꯂꯣꯝꯗꯒꯤ ꯄ꯭ꯔꯤꯊꯤꯕꯤꯒꯤ ꯑꯩꯈꯣꯏꯒꯤ ꯑꯇꯣꯞ ꯑꯇꯣꯞꯄ ꯃꯐꯝ ꯀꯌꯥꯗꯒꯤꯁꯨ ꯂꯥꯛꯏ ꯀꯣꯏꯕ ꯑꯁꯤꯒꯤ ꯏꯁꯤꯡ ꯑꯁꯤ ꯌꯥꯝ ꯐꯖꯩ ꯌꯦꯡꯕꯗ ꯇꯔꯨ ꯇꯔꯨꯏ ꯃꯁꯤ ꯑꯩꯈꯣꯏꯅ ꯂꯣꯛꯇꯥꯛ ꯑꯁꯤꯗ ꯍꯤ ꯇꯣꯡꯉꯒ ꯐꯅ ꯁꯥꯡꯅ ꯀꯣꯏꯕ ꯆꯠꯄ ꯌꯥꯏ ꯐꯨꯝꯗꯤ ꯃꯁꯤꯒꯤ ꯄꯥꯠ ꯃꯌꯥꯏ ꯑꯁꯤꯗ ꯐꯨꯝꯗꯤ ꯍꯥꯏꯅ ꯑꯇꯥꯎꯕ ꯐꯨꯝ ꯃꯌꯥꯝ ꯑꯃ ꯂꯩ ꯑꯗꯒꯤ ꯄꯥꯠ ꯑꯁꯤꯒꯤ ꯃꯌꯥꯏꯃꯛꯇꯗ ꯑꯥꯏꯂꯦꯟ ꯏꯊꯠ ꯊꯥꯡꯒ ꯑꯃꯁꯨꯡ ꯀꯔꯥꯡ ꯍꯥꯏꯕ ꯈꯨꯟ ꯑꯅꯤ ꯑꯃꯁꯨ ꯂꯩ ꯂꯣꯛꯇꯥꯛ ꯑꯁꯤꯗ ꯁꯦꯟꯗ꯭ꯔꯥ ꯀꯧꯕ ꯆꯤꯡꯗꯨꯝ ꯑꯃꯁꯨ ꯂꯩ ꯃꯁꯤꯗ ꯃꯁꯤꯒꯤ ꯆꯤꯡ ꯑꯁꯤꯒꯤ ꯃꯇꯣꯟꯗ ꯀꯥꯈꯠꯂꯒ ꯃꯁꯤꯗꯒꯤ ꯌꯦꯡꯉꯛꯄꯗ ꯂꯣꯛꯇꯥꯛꯀꯤ ꯐꯖꯕ ꯃꯐꯝꯁꯤꯡ ꯑꯁꯤ ꯂꯣꯏꯅ ꯎꯏ

ꯃꯃꯤꯡ ꯂꯩꯔꯕ ꯄꯧꯅꯥ ꯕ꯭ꯔꯖꯕꯥꯁꯤ ꯃꯐꯝ ꯑꯁꯤꯗ ꯃꯍꯥꯛ ꯊꯋꯥꯏ ꯊꯥꯈꯤ ꯃꯐꯝ ꯑꯁꯤꯁꯨ ꯃꯅꯤꯄꯨꯔꯒꯤ ꯃꯤꯅ ꯌꯥꯝꯅ ꯄꯥꯝꯅꯕ ꯃꯐꯝ ꯑꯃꯅꯤ ꯌꯦꯡꯕꯗ